ꯁꯤꯟꯃꯥ ꯌꯦꯡꯕ ꯌꯥꯏꯅ ꯀꯩꯅꯣ ꯆꯠꯄ ꯌꯥꯏꯅ ꯍꯣꯏꯅꯦ ꯑꯩꯁꯦ ꯆꯠꯅꯤꯡꯗꯅ ꯂꯩꯔꯝꯃꯤꯅꯦ ꯑꯗꯣ ꯑꯩꯁꯦ ꯁꯣꯝꯗ ꯆꯠꯊꯣꯛꯀꯦꯅ ꯇꯧꯔꯝꯃꯤꯅꯦ ꯑꯗꯣ ꯀꯃꯥꯏ ꯀꯃꯥꯏ ꯇꯧꯕ

ꯀꯃꯥꯏ ꯀꯃꯥꯏꯅ ꯌꯥꯏꯌꯦ ꯉꯁꯤꯁꯦ ꯌꯥꯏꯌꯦ ꯄꯨꯡꯁꯦ ꯍꯣꯔꯦꯟ ꯆꯥꯛꯆꯥ ꯇꯣꯛꯑꯒ ꯄꯨꯡ ꯇꯔꯥꯃꯥꯊꯣꯏ ꯑꯗꯨꯋꯥꯏꯗ ꯆꯠꯂꯁꯤꯔꯣ ꯈꯔ ꯉꯟꯂꯞꯅ ꯍꯣꯏꯅꯦꯍꯦ ꯑꯗꯨꯁꯨ ꯑꯃꯨꯛ ꯆꯨꯝꯃꯤꯅꯦ ꯌꯦꯡꯕꯗꯤ ꯂꯥꯏꯔꯗꯅ ꯇꯨꯝ ꯂꯩꯊꯣꯛꯈ꯭ꯔꯗꯤ ꯁꯤꯅꯦꯃꯥ ꯌꯦꯡꯕ ꯌꯥꯔꯣꯏ ꯑꯗꯨ ꯍꯣꯏꯅꯦ ꯍꯣꯏꯅꯦ ꯑꯗꯨꯁꯨ ꯂꯝꯕꯤ ꯂꯝꯕꯤ ꯑꯐꯕꯗꯨꯗ ꯆꯠꯂꯗꯤ ꯐꯔꯛ ꯑꯃ ꯇꯥꯗꯣꯔꯤ ꯀꯃꯥꯏ ꯇꯧꯒꯦ ꯑꯗꯨꯗꯤ ꯑꯩꯗꯤ ꯏꯌꯥ ꯌꯥꯔꯦ ꯑꯩ ꯑꯩꯕꯨꯗꯤ ꯏꯌꯥ ꯌꯥꯔꯦ ꯐꯔꯦ ꯑꯗꯨ ꯀꯅꯥꯅ ꯀꯃꯥꯏꯅ ꯌꯦꯡꯃꯤꯟꯅꯕ ꯌꯥꯏ ꯌꯥꯏ ꯑꯗꯨꯁꯨ ꯌꯥꯏ ꯃꯥ ꯑꯧ ꯍꯣꯏꯅꯦ ꯍꯣꯏꯅꯦ ꯒꯥꯔꯤꯁꯨ ꯎꯝ ꯑꯗꯨꯗꯤ ꯒꯥꯔꯤ ꯀꯃꯥꯏ ꯇꯧꯕ ꯄꯨꯟꯅ ꯆꯠꯀꯗ꯭ꯔ ꯏꯁꯥ ꯏꯁꯥꯅ ꯆꯠꯀꯗ꯭ꯔ ꯍꯣꯏꯅꯦ ꯍꯣꯏꯅꯦ ꯍꯣꯏꯅꯦ ꯍꯣꯏꯅꯦ ꯍꯣꯏꯅꯦ ꯍꯣꯏ ꯍꯣꯏ ꯍꯣꯏ ꯌꯥꯏ ꯌꯥꯏ ꯌꯥꯏ ꯌꯥꯏꯌꯦ ꯄꯨꯟꯅ ꯊꯝꯃꯒ ꯒꯥꯔꯤꯗꯣ ꯍꯥꯏꯗꯤ ꯊꯥꯎꯁꯨ ꯁꯦꯞ ꯇꯧꯔꯦ ꯃꯌꯥꯝ ꯄꯨꯝꯅꯃꯛ ꯋꯥꯔꯤꯁꯨ ꯅꯨꯡꯉꯥꯏꯔꯦ ꯑꯗꯨ ꯍꯣꯔꯦꯟ ꯒꯥꯔꯤ ꯆꯠꯄꯗꯅꯦ ꯋꯥꯔꯤ ꯅꯨꯡꯉꯥꯏ ꯒꯥꯔꯤ ꯆꯦ ꯍꯥꯞꯄ ꯀꯥꯎꯅꯤꯀꯣ

ꯌꯥꯗ꯭ꯔꯦ ꯃꯗꯨ ꯋꯥꯍꯩ ꯃꯥ ꯇꯥꯍꯟ ꯌꯥꯗ꯭ꯔꯦ ꯑꯩꯈꯣꯏ ꯃꯅꯤꯡ ꯐꯝꯁꯦ ꯑ ꯑ ꯃꯣꯍꯦꯟ ꯃꯃꯥꯡ ꯐꯝꯃꯁꯨ ꯑꯩꯈꯣꯏ ꯃꯅꯤꯡ ꯐꯝꯕꯅ ꯐꯅꯤ ꯑ ꯌꯥꯔꯦ ꯌꯥꯔꯦ ꯀꯩꯁꯨ ꯀꯥꯏꯗꯦ ꯃꯇꯝꯗꯨꯗ ꯀꯥꯏꯅꯔꯒꯨꯝꯁꯤ ꯑꯥ ꯍꯜꯂꯣ ꯍꯜꯂꯣ ꯑꯗꯨ ꯁꯪꯕ ꯌꯥꯏꯅ ꯃꯥ ꯃꯥꯏ ꯃꯆꯥꯗꯨ ꯊꯕꯛ ꯆꯠꯍꯟꯒꯨꯝꯁꯦ ꯊꯕꯛ ꯆꯠꯇꯅ ꯍꯧꯖꯤꯛꯐꯥꯎ ꯀꯃꯥꯏ ꯆꯠꯀꯗꯧꯔꯤꯅ ꯍꯥꯏꯔꯒ ꯇꯧꯔꯁꯦ ꯃꯥꯅꯤ ꯃꯥꯅꯤ ꯑꯩ ꯃꯗꯨꯃꯗꯤ ꯑꯩ ꯍꯪꯖꯔꯒꯦ ꯑꯗꯨꯅ ꯄꯥꯏꯒꯟꯗꯕꯁꯤꯅ ꯐꯣꯟꯁꯤ ꯄꯥꯏꯒꯟꯗꯕꯁꯤꯅ ꯑ ꯑ ꯆꯨꯝꯃꯤ ꯆꯨꯝꯃꯤ ꯆꯨꯝꯃꯤꯅꯦ ꯁꯥꯔꯒꯤ ꯒꯥꯔꯤꯁꯨ ꯂꯩꯔꯤ ꯀꯩꯅꯣꯅꯦ ꯃꯥꯅ ꯁꯪꯗ꯭ꯔꯁꯨ ꯑꯩꯒꯤ ꯒꯥꯔꯤ ꯃꯆꯥ ꯂꯩꯕꯅꯤꯅ ꯑꯩ ꯐꯠ ꯂꯥꯛꯑ ꯂꯣꯏꯔꯦ ꯃꯥ ꯌꯥꯎꯗ꯭ꯔꯁꯨ ꯌꯥꯏ ꯑꯗꯨꯕꯨ ꯃꯥꯗꯤ ꯍꯧꯗꯤ ꯍꯧꯁꯦ ꯑ ꯃꯥ ꯑꯗꯥꯏꯗ ꯅꯍꯥꯟꯋꯥꯏ ꯌꯥꯝ ꯆꯠꯂꯝꯕꯅꯦ ꯎꯝ ꯃꯗꯨ ꯃꯗꯨ ꯏꯁꯃꯣꯟ ꯐꯦꯃꯤꯂꯤꯅꯤ ꯌꯥꯝ ꯇꯧꯕꯅꯤ ꯉꯥꯡꯕꯅꯤꯗ ꯃꯥꯖꯨ ꯅꯨꯡꯗꯤ ꯅꯨꯡꯉꯥꯏꯕꯅꯤ ꯆꯠꯃꯤꯟꯅ ꯌꯥꯕꯅꯤ ꯃꯥꯁꯦ ꯃꯥꯅꯤ ꯃꯥꯅꯤ ꯑꯗꯨꯒ ꯃꯥ ꯊꯦꯡꯕꯗꯤ ꯑꯩꯈꯣꯏꯅ ꯊꯦꯡꯕꯗꯤ ꯌꯥꯗꯦꯀꯣ ꯊꯕꯛ ꯈꯨꯗꯤꯡꯃꯛꯇ ꯑꯪ ꯍꯣꯏ ꯑ ꯑꯗꯨꯅꯅꯤ ꯃꯥꯁꯦ ꯑꯥ ꯑꯣ ꯐꯔꯦ ꯐꯔꯦ ꯑꯗꯨꯗꯤ ꯍꯌꯦꯡ ꯑꯣꯏꯅ ꯎꯅꯔꯁꯤꯀꯣ ꯑ ꯐꯔꯦ ꯐꯣꯟ ꯊꯝꯕꯤꯔꯣ ꯏꯕꯥꯏ ꯑꯩ ꯔꯦꯗꯤ ꯇꯧꯖꯔꯒꯦ ꯎꯝ ꯐꯅꯤ ꯐꯅꯤ